ꯃꯅꯤꯄꯨꯔꯗ ꯂꯩꯔꯤꯕ ꯃꯤꯑꯣꯏꯁꯤꯡ ꯍꯥꯏꯗꯤ ꯁꯨꯝ ꯑꯩꯈꯣꯏ ꯃꯩꯇꯩ ꯖꯥꯇꯤꯗꯗꯤ ꯀꯩꯅꯣꯁꯤꯅ ꯈ꯭ꯋꯥꯏꯗꯒꯤ ꯃꯔꯨ ꯑꯣꯏꯔꯤꯁꯤ ꯅꯤꯡꯉꯣꯜ ꯆꯥꯛꯀꯧꯕ ꯍꯥꯏꯁꯤꯅ ꯅꯤꯡꯉꯣꯜ ꯆꯥꯛꯀꯧꯕꯁꯤ ꯍꯥꯟꯅ ꯇꯧꯔꯝꯃꯤꯁꯤ ꯑꯩꯈꯣꯏ ꯏꯄꯥ ꯏꯄꯨꯁꯤꯡꯅ ꯇꯧꯔꯝꯃꯤꯁꯤ ꯆꯥꯛ ꯏꯟꯁꯥꯡ ꯑꯍꯥꯎꯕ ꯑꯃ ꯊꯣꯡꯉꯒ ꯃꯆꯟ ꯃꯆꯦꯁꯤꯡꯗ ꯈꯨꯗꯣꯜꯄꯣꯠ ꯃꯆꯥ ꯍꯥꯏꯗꯤ ꯃꯥꯏ ꯉꯝꯖꯕ ꯇꯧꯔꯝꯃꯦꯕ ꯈꯨꯗꯣꯜ ꯄꯣꯠꯁꯦ ꯑꯗꯨꯒ ꯍꯧꯖꯤꯛꯀꯤꯁꯤꯅ ꯑꯃꯨꯛ ꯍꯧꯖꯤꯛꯀꯤ ꯃꯇꯝ ꯁꯤꯗꯅ ꯍꯧꯖꯤꯛ ꯇꯧꯔꯤꯁꯤ ꯅꯤꯡꯉꯣꯜ ꯆꯥꯛꯀꯧꯕꯁꯤ ꯇꯧꯔꯒ ꯅꯤꯡꯉꯣꯜ ꯆꯥꯛꯀꯧꯕꯗꯤ ꯇꯧꯔꯦ ꯑꯗꯨꯒ ꯂꯛꯖꯔꯤꯁꯦ ꯗꯈꯤꯅꯥꯒꯤ ꯂꯛꯖꯔꯤꯁꯦ ꯁꯤ ꯃꯁꯤ ꯌꯥꯝ ꯆꯦꯟꯖ ꯑꯋꯣꯟꯕ ꯂꯥꯛꯈꯔꯦꯕ ꯍꯧꯖꯤꯛꯇꯤ ꯑꯋꯣꯟꯕ ꯂꯥꯛꯏꯁꯤ ꯃꯇꯧ ꯀꯔꯝꯅ ꯃꯁꯤ ꯑꯣꯟꯈꯤꯕꯅꯣ ꯍꯥꯏꯕꯁꯨ ꯑꯩꯈꯣꯏ ꯈꯪꯍꯧꯗ꯭ꯔꯦ ꯃꯤꯑꯣꯏ ꯃꯩꯇꯩ ꯍꯥꯏꯕ ꯖꯥꯇꯤꯁꯤꯅ ꯑꯣꯟꯈꯤꯕꯅꯤꯅ ꯃꯁꯤꯗ ꯍꯥꯏꯐꯝ ꯈꯪꯗꯕ ꯍꯥꯟꯅ ꯏꯄꯥ ꯏꯄꯨꯁꯤꯡ ꯇꯧꯔꯝꯃꯤꯗꯨꯗꯤ ꯃꯥꯒꯤ ꯅꯨꯡꯁꯤꯅꯕꯒꯤ ꯑꯗꯨꯗ ꯆꯠꯂꯝꯕ ꯍꯧꯖꯤꯛꯁꯤꯅ ꯑꯃꯨꯛ ꯗꯈꯤꯅꯥꯒꯤ ꯂꯝꯖꯦꯟꯗ ꯑꯣꯏꯅ ꯆꯠꯈ꯭ꯔꯦꯕ ꯅꯤꯡꯉꯣꯜ ꯆꯥꯛꯀꯧꯕꯁꯦ